ꯑꯩꯅ ꯁꯤꯖꯤꯟꯅꯔꯤꯕ ꯂꯦꯞꯇꯣꯞ ꯑꯗꯨ ꯔꯦꯝ ꯋꯥꯡꯏ ꯑꯃꯗꯤ ꯑꯆꯧꯕ ꯒꯩꯒꯥꯍ꯭ꯔꯁ ꯑꯣꯏꯕꯅꯤꯅ ꯑꯗꯨꯗꯩ ꯃꯣꯔꯑꯣꯕ꯭ꯔ ꯁ꯭ꯄꯤꯠꯁꯨ ꯌꯥꯡꯕꯇ ꯅꯠꯇꯅ ꯕꯦꯇꯔꯤ ꯕꯦꯛꯀꯞꯁꯨ ꯃꯣꯔꯠ ꯂꯦꯁ ꯗꯦꯟ ꯄꯨꯡ ꯃꯔꯤ ꯃꯉꯥ ꯑꯗꯨꯝ ꯄꯤꯕꯤ